ꯎꯝ ꯇꯥꯥꯏꯌꯦ ꯑꯥ ꯃꯥꯟꯅꯦ ꯑꯣ ꯍꯪꯉꯨ ꯍꯪꯉꯨ

ꯎꯝ ꯑꯆꯝꯕ ꯍꯥꯏꯁꯤꯅ ꯑꯩꯈꯣꯏ ꯀꯩꯅꯣꯅ ꯃꯧꯅ ꯌꯨꯝꯒꯤ ꯑꯌꯨꯛ ꯅꯨꯃꯤꯗꯥꯡ ꯁꯦꯠꯄ ꯃꯇꯝꯗꯁꯨ ꯑꯆꯝꯕ ꯐꯅꯦꯛ ꯁꯦꯠꯄ ꯌꯥꯎꯏ ꯑꯗꯨꯒ ꯂꯥꯏ ꯇꯤꯟꯒꯤ ꯇꯧꯔꯛꯄ ꯃꯇꯝꯗꯅ ꯑꯆꯝꯕꯗ ꯀꯩꯅꯣꯁꯤ ꯀꯩꯅꯣ ꯄꯨꯡꯉꯧ ꯐꯅꯦꯛ ꯄꯨꯡꯉꯧ ꯐꯅꯦꯛ ꯑꯗꯨꯝꯕꯁꯨ ꯁꯦꯠꯂ ꯆꯠꯂꯤ ꯑꯗꯨꯒ ꯑꯔꯥꯡꯕ ꯍꯥꯏꯕꯁꯤꯅꯅꯦ ꯃꯌꯦꯛ ꯅꯥꯏꯕꯤꯅꯦꯕ ꯃꯌꯦꯛ ꯅꯥꯏꯕꯤꯁꯤꯅ ꯀꯃꯥꯏꯅ ꯇꯧꯏ ꯍꯥꯏꯀꯥꯟꯁꯤꯗ ꯂꯨꯍꯣꯡꯕ ꯊꯝꯕꯥꯜ ꯂꯩꯈꯣꯛ ꯂꯨꯍꯣꯡꯕꯗ ꯃꯃꯥ ꯍꯣꯏ ꯑꯗꯩꯗꯤ ꯃꯧ ꯑꯗꯩ ꯂꯩꯁꯥꯕꯤꯃꯩꯅ ꯁꯦꯠꯂꯒ ꯆꯠꯄꯁꯨ ꯌꯥꯎꯋꯤ ꯑꯗꯨꯒ ꯃꯥꯏ ꯑꯗꯨꯒꯤ ꯗꯤꯖꯥꯏꯟ ꯗꯤꯖꯥꯏꯟꯗꯤ ꯂꯩꯈ꯭ꯔꯦ ꯑꯗꯨꯒ ꯐꯤꯒꯦ ꯍꯥꯏꯁꯤꯅ ꯆꯥꯛꯆꯥ ꯍꯩꯖꯥꯅꯕ ꯑꯗꯩ ꯂꯩꯁꯥꯕꯤ ꯀꯩꯅꯣꯒꯤ ꯃꯉꯥꯅꯤ ꯆꯥꯛꯀꯧꯕ ꯍꯥꯏꯇꯥꯔꯦ ꯂꯨꯍꯣꯡꯉ ꯃꯇꯨꯡꯗ ꯐꯤꯒꯦꯒꯤ ꯑꯗꯨꯝ ꯍꯥꯏꯅ ꯀꯩꯅꯣ ꯇꯧꯕ ꯈꯣꯠꯄ ꯆꯠꯂꯤ ꯑꯗꯨꯝ ꯅꯨꯄꯤꯒꯤꯗ ꯍꯥꯏꯇꯥꯔꯦ ꯍꯣꯏ ꯃꯨꯒꯥ ꯃꯨꯒꯥ ꯂꯪ ꯍꯥꯏꯇꯥꯔꯦ ꯐꯖꯕꯒꯤ ꯇꯧꯅꯩ ꯑꯗꯨꯝ ꯂꯩꯁꯥꯕꯤꯅ ꯍꯩꯖꯤꯡꯄꯣꯠ ꯆꯠꯄ ꯃꯇꯝꯗ ꯑꯗꯩꯗꯤ ꯃꯥꯏ ꯃꯃꯥꯟꯅꯕꯤꯒꯤ ꯊꯕꯛ ꯊꯣꯛꯄ ꯆꯠꯄ ꯃꯇꯝꯗ ꯃꯨꯒꯥ ꯐꯅꯦꯛ ꯁꯦꯠꯅꯩ ꯑꯗꯩ ꯐꯩꯕꯥꯛ ꯁꯦꯠꯅꯩ ꯍꯥꯏꯗꯤ ꯃꯨꯒꯥꯗꯁꯨ ꯃꯈꯜ ꯌꯥꯝꯃꯦꯕ ꯐꯩꯕꯥꯛ ꯍꯥꯏꯕ ꯑꯃ ꯂꯩ ꯈꯨꯔꯈꯨꯜ ꯍꯥꯏꯕ ꯑꯃ ꯂꯩ ꯐꯤꯒꯦ ꯑꯗꯩꯗꯤ ꯑꯗꯨꯝ ꯍꯥꯏꯅ ꯃꯌꯥꯝ ꯈꯔ ꯈꯥꯏꯗꯣꯛꯈ꯭ꯔꯦ ꯑꯗꯨꯒꯤ ꯈꯨꯔꯈꯨꯜ ꯍꯥꯏꯕ ꯐꯩꯕꯥꯛ ꯍꯥꯏꯕꯗꯨ ꯁꯦꯠꯂꯒ ꯂꯣꯏ ꯆꯠꯂꯦꯕ

ꯑꯣ ꯑꯗꯨꯗꯅ ꯅꯤꯡꯊꯝ ꯊꯥ ꯃꯇꯝꯗꯅ ꯇꯨ ꯄ꯭ꯂꯥꯏ ꯍꯥꯏꯅ ꯑꯆꯝꯕ ꯑꯃ ꯂꯩꯌꯦ ꯃꯧꯗ ꯁꯦꯠꯅꯕ ꯑꯗꯨꯒ ꯀꯥꯂꯦꯟ ꯊꯥ ꯃꯇꯝꯗꯅ ꯋꯥꯟ ꯄ꯭ꯂꯥꯏ ꯑꯥꯇꯥꯔꯪ ꯁꯤꯅ ꯑꯌꯤꯡꯕꯒꯤꯅꯦꯕ ꯌꯨꯝꯒꯤ ꯑꯣꯏꯅ ꯅꯨꯄꯤꯅ ꯁꯦꯠꯀꯗꯧꯕ ꯍꯣꯏ ꯑꯌꯥꯝꯕꯅꯗꯤ ꯃꯧꯅ ꯋꯥꯟ ꯄ꯭ꯂꯥꯏꯁꯦ ꯁꯦꯠꯅꯩ ꯂꯩꯁꯥꯕꯤꯅ ꯑꯃꯨꯛ ꯐꯅꯦꯛ ꯔꯦꯄꯔ ꯑꯆꯝꯕ ꯍꯥꯏꯇꯥꯔꯦ ꯁꯤ ꯌꯨꯝꯂꯛꯇꯗꯤ ꯁꯥꯕ ꯅꯠꯇꯕ ꯑꯗꯨꯝ ꯑꯩꯈꯣꯏ ꯃꯥꯔꯀꯦꯠꯇ ꯒꯨꯝꯕ ꯐꯪꯕ ꯈꯣꯠꯄꯁꯨ ꯁꯦꯠꯄ ꯌꯥꯎꯋꯦ ꯑꯗꯨ ꯀꯅꯥꯒꯨꯝꯕ ꯂꯩꯁꯥꯕꯤ ꯈꯔꯁꯨ ꯑꯗꯨꯝ ꯋꯥꯟ ꯄ꯭ꯂꯥꯏ ꯁꯦꯠꯇꯕ ꯍꯥꯏꯗꯤ ꯁꯦꯠꯇꯕꯗꯤ ꯅꯠꯇꯦꯕ ꯑꯗꯨꯝ ꯃꯣꯏꯁꯨ ꯑꯗꯨꯝ ꯈꯔ ꯑꯗꯨꯝ ꯁꯦꯠꯂꯤ ꯑꯗꯨꯕꯨ ꯃꯧꯅ ꯅꯝꯅꯗꯤ ꯍꯥꯏꯗꯤ ꯋꯥꯟ ꯄ꯭ꯂꯥꯏꯁꯤ ꯁꯦꯠꯅꯩ ꯑꯗꯨꯒ ꯀꯥꯂꯦꯟꯒꯤ ꯁꯥꯔꯛꯄ ꯃꯇꯝꯗꯅ ꯑꯥꯇꯥꯔꯪ ꯍꯥꯏꯅ ꯂꯪ ꯑꯏꯪꯕ ꯑꯃ ꯂꯩꯌꯦꯕ ꯑꯗꯨꯒꯤꯗꯣ ꯑꯗꯨꯝ ꯐꯖꯅ ꯁꯦꯠꯅꯩ ꯃꯧꯃꯩꯅ

ꯍꯣꯏ ꯂꯪ ꯃꯈꯜ ꯃꯈꯜꯗꯨꯒꯤ ꯃꯃꯟꯁꯦ ꯈꯦꯠꯅꯩ ꯉꯁꯥꯏ ꯑꯩꯅ ꯄꯟꯈ꯭ꯔꯤꯕ ꯃꯧꯅ ꯁꯦꯠꯄ ꯌꯥꯕ ꯋꯥꯟ ꯄ꯭ꯂꯥꯏ ꯍꯥꯏꯁꯤꯅ ꯑꯃꯨꯛ ꯈꯔ ꯇꯥꯔꯦ ꯃꯃꯜ ꯑꯗꯨꯒ ꯃꯨꯒꯥꯒꯨꯝꯕ ꯈꯨꯈ꯭ꯔꯨꯜꯒꯨꯝꯕ ꯐꯩꯕꯥꯛꯀꯨꯝꯕ ꯂꯥꯛꯄ ꯃꯇꯝꯁꯤꯗꯅ ꯈꯤꯇꯪ ꯇꯥꯡꯉꯦ ꯍꯥꯏꯗꯤ ꯑꯩꯈꯣꯏꯅ ꯆꯥꯛꯆꯥ ꯍꯩꯖꯥꯅꯕꯗꯗꯤ ꯋꯥꯟ ꯄ꯭ꯂꯥꯏꯁꯤ ꯁꯦꯠꯄ ꯅꯨꯡꯉꯥꯏꯇꯦꯕ ꯑꯗꯨꯅ ꯀꯩꯅꯣ ꯒꯨꯝꯕ ꯃꯨꯒꯥꯒꯨꯝꯕ ꯐꯅꯦꯛ ꯐꯩꯕꯥꯛ ꯑꯗꯒꯤ ꯈꯨꯔꯈꯨꯜꯒꯨꯝꯕꯁꯦ ꯍꯥꯏꯗꯤ ꯁꯤꯅ ꯈꯤꯇꯪ ꯂꯦꯝꯅ ꯑꯩꯈꯣꯏ ꯃꯤ ꯃꯌꯥꯝꯒ ꯄꯨꯟꯕ ꯃꯇꯝꯗꯁꯨ ꯐꯖꯩꯌꯦꯅ ꯍꯥꯏꯕꯒꯤ ꯑꯩꯈꯣꯏ ꯁꯤ ꯑꯣꯏꯅ ꯁꯦꯠꯂꯦꯕ ꯃꯨꯒꯥ ꯑꯁꯤꯒꯨꯝꯕꯁꯦ ꯑꯣꯏꯅ ꯑꯗꯨꯒ ꯌꯨꯝꯒꯤꯅ ꯑꯗꯨꯝ ꯑꯃ ꯍꯧꯖꯤꯛꯀꯤ ꯑꯩꯅ ꯍꯧꯖꯤꯛꯇ ꯍꯥꯏꯈꯤꯕ ꯋꯥꯟ ꯄ꯭ꯂꯥꯏ ꯐꯅꯦꯛꯁꯦ ꯑꯁꯤꯒꯨꯝꯕ ꯑꯣꯏꯅ ꯁꯦꯠꯅꯩ ꯁꯨꯃꯥꯏꯅ ꯂꯩꯌꯦ ꯍꯥꯏꯗꯤ ꯃꯈꯜꯁꯦ ꯈꯔ ꯊꯕꯛ ꯆꯠꯀꯥꯟꯗꯅ ꯁꯤ ꯁꯦꯠꯀꯗꯕ ꯌꯨꯝꯗꯅ ꯁꯤ ꯁꯦꯠꯀꯗꯕ ꯍꯥꯏꯔꯒ ꯃꯈꯜ ꯈꯔꯗꯤ ꯑꯁꯨꯃꯥꯏꯅ ꯂꯩ ꯍꯣꯏ ꯍꯣꯏ ꯍꯣꯏ ꯊꯝꯖꯔꯒꯦ ꯑꯥ